ꯁꯥ ꯁꯟ ꯌꯣꯛꯄꯗ ꯁꯥꯁꯤꯡ ꯑꯁꯤꯕꯨ ꯁꯣꯛꯍꯟꯕ ꯌꯥꯝꯅ ꯇꯣꯏꯅ ꯅꯥꯒꯟꯕ ꯂꯥꯏꯅꯥꯁꯤꯡ ꯑꯁꯤ ꯐꯠꯇꯕ ꯆꯤꯟꯖꯥꯛ ꯆꯥꯕꯗꯒꯤ ꯆꯥꯕ ꯇꯨꯝꯗꯕ ꯑꯣꯕ ꯐꯥꯏꯕꯅ ꯆꯤꯡꯕ ꯇꯧꯕ ꯃꯈꯜꯒꯤ ꯂꯥꯏꯅꯥ ꯁꯤꯁꯨ ꯑꯗꯨꯝ ꯅꯥꯏ ꯑꯗꯨꯒ ꯑꯇꯣꯞꯄ ꯂꯣꯛ ꯂꯥꯏꯍꯧ ꯇꯧꯕꯒꯨꯝꯕ ꯃꯈꯜ ꯃꯈꯜꯒꯤ ꯁꯥꯁꯤꯡ ꯍꯨꯏ ꯍꯧꯗꯣꯡꯁꯤꯡꯗ ꯑꯗꯨꯝ ꯅꯥꯔꯛꯄ ꯌꯥꯎꯏ ꯃꯇꯝ ꯃꯇꯝꯒꯤ ꯃꯇꯨꯡ ꯏꯟꯅ ꯃꯈꯣꯏꯁꯤ ꯃꯣꯏ ꯚꯦꯛꯁꯤꯟ ꯀꯥꯞꯊꯣꯛꯄ ꯗꯔꯀꯥꯔ ꯑꯣꯏ ꯑꯗꯨꯒ ꯅꯥꯔꯕ ꯃꯇꯨꯡꯗꯁꯨ ꯚꯦꯛꯁꯤꯟ ꯐꯅꯕ ꯀꯥꯞꯄ ꯅꯠꯇ꯭ꯔꯒ ꯅꯥꯗ꯭ꯔꯤꯉꯩ ꯃꯃꯥꯡꯗꯁꯨ ꯅꯥꯔꯛꯇꯅꯕ ꯚꯦꯛꯁꯤꯟ ꯀꯥꯞꯊꯣꯛꯄꯤꯕ ꯀꯩꯁꯨ ꯀꯥꯏꯗꯦꯀꯣ ꯃꯅꯥꯛ ꯅꯛꯄꯗ ꯂꯩꯕ ꯑꯦꯅꯤꯃꯦꯜ ꯍꯁꯕꯦꯟꯗ꯭ꯔꯤ ꯍꯥꯏꯗꯤ ꯕꯦꯇꯅꯔꯤ ꯗꯤꯄꯥꯔꯠꯃꯦꯟ ꯑꯃꯗ ꯑꯗꯨꯝ ꯆꯠꯂꯒ ꯑꯩꯈꯣꯏꯅ ꯃꯇꯝ ꯆꯥꯅ ꯍꯤꯗꯥꯛ ꯀꯥꯞꯊꯣꯛꯄꯤꯕ ꯌꯥꯏ ꯍꯥꯟꯅ ꯄ꯭ꯔꯤꯀ꯭ꯨꯋꯦꯁꯟ ꯂꯧꯍꯧꯕ ꯇꯥꯔꯒꯗꯤ ꯅꯥꯔꯛꯄꯒꯤ ꯆꯥꯡꯁꯨ ꯍꯟꯊꯍꯜꯂꯤ ꯗꯤꯖꯤꯁ ꯃꯌꯥꯝ ꯑꯃ ꯆꯪꯂꯛꯄꯒꯤ ꯆꯥꯡꯁꯨ ꯍꯟꯊꯍꯜꯂꯤ ꯑꯗꯨꯅ ꯑꯩꯈꯣꯏꯅ ꯌꯨꯝꯗ ꯂꯣꯏꯕ ꯁꯥ ꯁꯟ ꯍꯨꯏ ꯍꯧꯗꯣꯡꯅ ꯆꯤꯡꯕ ꯑꯣꯛ ꯑꯣꯏꯔꯣ ꯁꯟ ꯑꯣꯏꯔꯣ ꯍꯥꯏꯔꯤꯕꯁꯤꯡ ꯑꯁꯤ ꯃꯇꯝ ꯆꯥꯅ ꯆꯥꯅ ꯚꯦꯛꯁꯤꯟ ꯀꯥꯞꯊꯣꯛꯄꯤꯕ ꯇꯉꯥꯏꯐꯗꯦ